ꯑꯍꯥꯟꯕ ꯑꯇꯤꯌꯥꯗꯒꯤ ꯇꯥꯔꯛꯄ ꯊꯋꯥꯟꯃꯤꯆꯥꯛ ꯃꯊꯤ ꯑꯁꯦ ꯑꯍꯥꯟꯕ ꯎꯕ ꯃꯇꯝꯗ ꯑꯉꯛꯄ ꯑꯃ ꯆꯜꯂꯤ ꯑꯗꯨꯅ ꯑꯍꯜ ꯂꯃꯟ ꯁꯤꯡꯅ ꯃꯈꯥꯗ ꯍꯧꯔꯤꯕ ꯅꯥꯄꯤ ꯑꯁꯤ ꯐꯣꯏꯔꯒ ꯅꯍꯥꯛꯀꯤ ꯑꯄꯥꯝꯕꯗꯣ ꯀꯣꯛꯅꯉꯥꯏꯒꯤꯗꯃꯛꯇ ꯃꯣꯟ ꯃꯈꯥꯗ ꯑꯍꯜ ꯂꯃꯟꯁꯤꯡꯅ ꯍꯥꯏꯔꯝꯃꯤ ꯃꯣꯟ ꯃꯈꯥꯗ ꯊꯝꯃꯒ ꯅꯍꯥꯛꯀꯤ ꯑꯄꯥꯝꯕꯁꯤꯡꯗꯨ ꯀꯣꯛꯀꯗ꯭ꯔꯥ ꯑꯃꯁꯨꯡ ꯀꯣꯛꯑꯣꯏꯗ꯭ꯔꯥ ꯍꯥꯏꯕꯗꯨ ꯐꯥꯎꯕ꯭ꯔꯥ ꯐꯥꯎꯗꯕ꯭ꯔꯥ ꯅꯍꯥꯛꯀꯤ ꯋꯥꯈꯜꯗ ꯈꯟꯕ꯭ꯔꯥ ꯑꯗꯣ ꯑꯩꯒꯤ ꯋꯥꯈꯜꯗꯗꯤ ꯑꯗꯣ ꯅꯥꯄꯤ ꯑꯃ ꯊꯝꯃꯤꯗꯣ ꯀꯣꯛꯇꯦ ꯍꯥꯏꯅ ꯈꯜꯂꯤ ꯅꯥꯄꯤ ꯑꯗꯨ ꯀꯔꯤꯒꯤꯅꯣ ꯍꯥꯏꯕ ꯃꯇꯝꯗ ꯅꯥꯄꯤ ꯑꯗꯨꯅ ꯑꯩꯉꯣꯟꯗ ꯀꯔꯤ ꯑꯄꯥꯝꯕ ꯐꯥꯎꯍꯜꯂꯤ ꯀꯔꯤ ꯑꯄꯥꯝꯕ ꯊꯨꯡꯍꯜꯂꯤ ꯅꯥꯄꯤꯗꯨꯅ ꯀꯔꯤꯝꯇ ꯀꯥꯟꯅꯕ ꯂꯩꯇꯦ ꯍꯥꯏꯔꯤꯁꯤꯅꯤ